ꯑꯥ ꯑꯩꯁꯤ ꯇꯨꯔꯤꯁꯅꯦꯕ ꯑꯗꯣ ꯂꯣꯛꯇꯥꯛꯁꯤꯗ ꯀꯣꯏꯕ ꯂꯥꯛꯄꯅꯦꯕ ꯑꯗꯣ ꯃꯐꯃꯁꯦ ꯑꯩꯉꯣꯟꯗꯗꯤ ꯑꯗꯨꯝ ꯈꯔ ꯅꯤꯎ ꯑꯣꯏꯔꯦ ꯍꯥꯏꯕꯇꯔꯦ ꯑꯗꯨꯝ ꯃꯣꯏꯔꯥꯡ ꯕꯉꯥꯔꯁꯤꯗꯁꯨ ꯑꯩꯅ ꯁꯣꯄꯤꯡ ꯇꯧꯅꯤꯡꯕ ꯍꯥꯏꯇꯥꯔꯦ ꯃꯣꯏꯔꯥꯡ ꯕꯥꯖꯥꯔꯁꯤꯗ ꯀꯔꯤ ꯀꯔꯤ ꯐꯪꯒꯗꯒꯦ ꯀꯔꯤ ꯀꯔꯤ ꯐꯪꯒꯦ ꯉꯥ ꯈꯪꯗꯦ ꯑꯩꯈꯣꯏꯒꯤ ꯍꯩ ꯈꯪꯗꯦ ꯐꯪꯒꯗ꯭ꯔꯥ ꯑꯥ ꯑꯥ ꯍꯣꯏ ꯍꯣꯏ ꯑꯩꯁꯦ ꯍꯌꯦꯡ ꯂꯥꯛꯀꯦꯅ ꯈꯜꯂꯤ ꯑꯗꯣ ꯀꯩꯁꯨ ꯊꯣꯏꯗꯣꯛꯄ ꯂꯩꯇꯦꯀꯣ ꯕꯟ ꯂꯥꯡꯁꯨ ꯍꯣꯏ ꯌꯥꯝ ꯐꯔꯦ ꯐꯔꯦ ꯌꯥꯝ ꯅꯨꯡꯉꯥꯏꯔꯦ ꯅꯨꯡꯉꯥꯏꯔꯦ ꯑꯗꯨꯗꯤ ꯑꯩ ꯍꯌꯦꯡ ꯑꯩꯗꯨꯗꯤ ꯑꯩ ꯍꯌꯦꯡ ꯂꯥꯛꯆꯔꯒꯦꯀꯣ